ꯎꯝ ꯍꯜꯂꯣ ꯑꯣ ꯑꯩ ꯑꯦꯟꯖꯤꯌꯥ ꯅꯣꯡꯃꯥꯏꯊꯦꯝ ꯏꯁꯇꯦꯟꯗꯔ ꯋꯥꯟꯗ ꯑꯣꯖꯥꯈꯣꯏꯒꯤ ꯒꯨꯗ ꯁꯦꯐꯔꯗ ꯁ꯭ꯀꯨꯜꯗ ꯇꯝꯕꯗꯣ ꯑꯗꯨꯗ ꯑꯩꯒꯤ ꯏꯆꯥ ꯅꯨꯄꯤꯅꯤ ꯃꯥꯒꯤ ꯃꯄꯥꯅꯦ ꯑꯩꯒꯤ ꯏꯃꯤꯡꯅ ꯅꯣꯡꯃꯥꯏꯊꯦꯝ ꯑꯣ ꯑꯦꯟꯖꯤꯌꯥ ꯅꯣꯡꯃꯥꯏꯊꯦꯝ ꯏꯁꯇꯦꯟꯗꯔ ꯋꯥꯟꯗ ꯇꯝꯕꯅꯦ ꯑꯉꯥꯡ ꯅꯨꯄꯤꯅꯤ ꯑꯧ ꯑꯣꯖꯥ ꯖꯜꯂꯖꯤꯠ ꯑꯣꯏꯔꯕ꯭ꯔꯥ ꯄꯥꯏꯔꯤꯁꯦ ꯑꯁꯤ ꯌꯥꯝ ꯅꯨꯡꯉꯥꯏꯖꯔꯦ ꯑꯗꯣ ꯑꯩ ꯑꯉꯥꯡꯁꯦ ꯑꯩꯒꯤ ꯏꯆꯥ ꯅꯤꯄꯥꯗꯨ ꯆꯨꯔꯥꯀꯣꯔꯣꯟ ꯃꯥꯒꯤ ꯃꯅꯥꯎ ꯅꯤꯄꯥꯁꯤ ꯆꯨꯔꯥꯀꯣꯔꯣꯟ ꯂꯩꯌꯦ ꯇꯔꯤꯛ ꯑꯍꯨꯝꯁꯦ ꯃꯥꯔꯁꯀꯤ ꯑꯣ ꯑꯗꯨ ꯌꯥꯔꯒꯗꯤ ꯅꯨꯃꯤꯠ ꯃꯉꯥꯅꯤꯗꯪ ꯁꯨꯇꯤ ꯂꯧꯖꯒꯦ ꯑꯉꯥꯡꯒꯤ ꯆꯨꯔꯥꯂꯣꯔꯣꯟꯒꯤ ꯑꯗꯨ ꯍꯥꯏ ꯑꯣꯍꯣꯏ ꯑꯗꯨ ꯃꯁꯤ ꯑꯩꯈꯣꯏꯒꯤ ꯔꯤꯆꯨꯌꯦꯜꯀꯤ ꯑꯣꯏꯕꯅꯤꯅ ꯌꯥꯎꯗꯕꯁꯨ ꯌꯥꯗꯕ ꯃꯆꯦ ꯑꯃ ꯑꯣꯏꯕꯒꯤ ꯃꯥꯒꯤ ꯊꯧꯗꯥꯡꯗꯨ ꯌꯥꯝ ꯂꯩꯕ ꯑꯗꯨ ꯌꯥꯎꯗ꯭ꯔꯒꯗꯤ ꯑꯉꯥꯡꯒꯤ ꯃꯥꯒꯤ ꯑꯩꯈꯣꯏꯒꯤ ꯃꯩꯇꯩ ꯑꯃ ꯑꯣꯏꯕꯒꯤ ꯆꯠꯅ ꯀꯥꯡꯂꯣꯟꯗꯨ ꯑꯩꯈꯣꯏ ꯆꯠꯅ ꯄꯊꯥꯞ ꯑꯃ ꯂꯩꯕꯗꯣ ꯑꯗꯨ ꯃꯥ ꯌꯥꯎꯗ꯭ꯔꯒꯗꯤ ꯌꯥꯔꯣꯏꯅ ꯑꯗꯨꯃꯥꯏꯅ ꯍꯥꯏꯕꯤꯔꯛꯑꯦ ꯑꯗꯨ ꯁꯣꯝꯅ ꯀꯩꯁꯨ ꯌꯥꯔꯒꯗꯤ ꯎꯝ

ꯑꯍꯣꯏ ꯌꯥꯝ ꯑꯩ ꯑꯣꯖꯥꯅ ꯍꯥꯏꯕꯤꯕꯗꯣ ꯌꯥꯝꯅ ꯅꯨꯡꯉꯥꯏꯖꯩ ꯑꯗꯣ ꯑꯩ ꯃꯍꯥꯛꯀꯤ ꯔꯤꯃꯤꯗꯤꯌꯦꯜ ꯀ꯭ꯂꯥꯁ ꯀꯨꯝꯕ ꯑꯗꯨ ꯑꯁꯣꯟꯕ ꯁꯕꯖꯦꯛ ꯉꯩꯗꯨꯁꯨ ꯍꯥꯏꯕꯤꯔꯛꯄꯒꯤ ꯌꯥꯝ ꯅꯨꯡꯉꯥꯏꯖꯔꯦ ꯑꯗꯨ ꯔꯤꯃꯤꯗꯤꯌꯦꯜ ꯀ꯭ꯂꯥꯁ ꯀꯨꯝꯕ ꯑꯩ ꯉꯝꯕ ꯃꯈꯩ ꯑꯩ ꯍꯣꯠꯅꯅꯉꯥꯏ ꯇꯧꯖꯒꯦ ꯑꯇꯣꯞꯄ ꯑꯩꯈꯣꯏꯒꯤ ꯑꯣꯖꯥꯗꯒꯤ ꯏꯁꯄꯦꯁꯤꯌꯦꯜ ꯀ꯭ꯂꯥꯁ ꯑꯣꯏꯅ ꯃꯥꯒꯤꯗꯃꯛꯇꯁꯨ ꯂꯧꯍꯟꯖꯒꯦ ꯑꯗꯨ ꯍꯟꯗꯛꯀꯤ ꯇꯔꯤꯛ ꯅꯨꯃꯤꯠ ꯃꯉꯥꯅꯤ ꯈꯛꯇꯪ ꯌꯥꯔꯒꯗꯤ ꯍꯌꯦꯡ ꯅꯤꯡꯊꯧꯀꯥꯕ ꯅꯨꯃꯤꯠꯁꯤ ꯁꯤꯗꯒꯤ ꯀꯩꯅꯣ ꯐꯥꯎꯃꯩꯗꯪ ꯏꯔꯥꯏ ꯐꯥꯎ ꯃꯩꯏꯗꯪ ꯌꯥꯒꯗ꯭ꯔꯥ ꯑꯩꯈꯣꯏꯒꯤ ꯀꯩꯅꯣ ꯑꯣꯏꯕꯅꯤꯅ ꯎꯝ

ꯑꯍꯣꯏ

ꯑꯍꯣꯏ ꯑꯍꯣꯏ

ꯑꯍꯣꯏ ꯑꯗꯨ ꯑꯦꯄ꯭ꯂꯤꯀꯦꯁꯟꯁꯦ ꯑꯣꯖꯥ ꯀꯩꯅꯣꯗ ꯑꯦꯗ꯭ꯔꯦꯁꯇꯤ ꯄ꯭ꯔꯤꯟꯁꯤꯄꯜꯗ ꯇꯧꯒꯗꯕ꯭ꯔꯥ ꯅꯠꯇ꯭ꯔꯒꯅ ꯑꯩꯈꯣꯏꯒꯤ ꯀꯅꯥꯗ ꯇꯧ ꯑꯥ ꯀ꯭ꯂꯥꯁ ꯃꯥꯁꯇꯔ ꯑꯁ ꯌꯥꯝ ꯅꯨꯡꯉꯥꯏꯖꯔꯦ ꯑꯗꯨ ꯍꯌꯦꯡ ꯂꯥꯛꯄꯁꯤꯗꯤ ꯄꯦꯔꯦꯟꯁꯇꯨ ꯃꯄꯥ ꯅꯠꯇ꯭ꯔꯒꯁꯨ ꯃꯃꯥꯅ ꯌꯥꯒꯗ꯭ꯔꯥ ꯅꯠꯇ꯭ꯔꯒꯅ ꯑꯃꯅ ꯍꯦꯛꯇ ꯌꯥꯒꯗꯕ꯭ꯔꯥ ꯍꯣꯏ ꯍꯣꯏ ꯑꯩꯈꯣꯏ ꯑꯩꯈꯣꯏꯗꯨ ꯌꯨꯝꯗꯨ ꯁꯤꯗ ꯑꯣꯏꯔꯗꯤ ꯐꯕ ꯑꯁꯤꯗ ꯑꯣꯏꯗꯕ ꯑꯗꯨꯒ ꯈꯔ ꯂꯥꯞꯄ ꯀꯥꯟꯆꯤꯄꯨꯔꯗ ꯑꯣꯏꯒꯗꯕꯗꯨ ꯑꯗꯨꯗ ꯆꯠꯊꯣꯛ ꯆꯠꯁꯤꯟ ꯇꯧꯕꯗꯨꯗ ꯑꯃꯨꯛ ꯅꯨꯃꯤꯠꯇꯨꯗ ꯈꯨꯌꯧꯅꯒꯗ꯭ꯔꯥ ꯍꯥꯏ ꯇꯧꯖꯕꯅꯤ ꯑꯣꯖꯥ ꯌꯥꯔꯒꯗꯤ ꯍꯣꯏ ꯅꯨꯃꯤꯠ ꯃꯉꯥꯅꯤꯃꯛ ꯄꯤꯖꯗ꯭ꯔꯒꯁꯨ ꯅꯨꯃꯤꯠ ꯅꯤꯅꯤꯗꯨ ꯈꯛꯇꯪꯗꯨꯗꯤ ꯄꯤꯕꯤꯅꯉꯥꯏ ꯇꯧꯕꯤꯔꯣ ꯌꯥꯒꯗ꯭ꯔꯥ ꯑꯗꯨꯃꯗꯤ ꯑꯍꯣꯏ ꯑꯍꯣꯏ ꯑꯍꯣꯏ

ꯎꯝꯍꯨꯝ ꯍꯣꯏ ꯌꯥꯝ ꯆꯨꯝꯃꯤ ꯍꯣꯏ ꯌꯥꯝ ꯅꯨꯡꯉꯥꯏꯖꯔꯦ ꯑꯗꯨꯗꯤ ꯑꯣꯖꯥ ꯑꯗꯨꯗꯤ ꯐꯔꯦ ꯑꯗꯨꯗꯤ ꯀꯔꯝꯕ ꯃꯇꯝꯗ ꯂꯥꯛꯑꯒꯅ ꯍꯦꯟꯅ ꯅꯨꯡꯉꯥꯏꯒꯅ ꯍꯌꯦꯡ ꯍꯌꯦꯡ ꯑꯍꯣꯏ ꯄꯨꯡ ꯇꯔꯥꯗꯒꯤꯅ ꯄꯨꯡ ꯀꯌꯥ ꯐꯥꯎꯃꯩ ꯑꯣꯏꯒꯅꯤ ꯑꯣꯐꯤꯁ ꯑꯋꯥꯔꯗꯤ

ꯌꯥꯝ ꯅꯨꯡꯉꯥꯏꯖꯔꯦ ꯑꯣꯖꯥ ꯑꯣꯖꯥꯗꯒꯤ ꯌꯥꯝ ꯃꯔꯨ ꯑꯣꯏꯕ ꯀꯩꯅꯣꯁꯨ ꯃꯌꯥꯝ ꯐꯪꯖꯔꯦ ꯑꯗꯨ ꯑꯩ ꯑꯃꯨꯛ ꯊꯝꯖꯔꯒꯦ ꯑꯗꯨꯗꯤ ꯍꯌꯦꯡ ꯑꯃꯨꯛ ꯎꯅꯔꯁꯤ ꯑꯗꯨꯗꯤ ꯌꯥꯝ ꯅꯨꯡꯉꯥꯏꯖꯔꯦ ꯑꯣꯖꯥ ꯊꯦꯡꯀ꯭ꯌꯨ ꯊꯦꯡꯀ꯭ꯌꯨ ꯍꯣꯏ ꯍꯣꯏ ꯑꯍꯣꯏ ꯑꯍꯣꯏ ꯑꯣꯖꯥ ꯊꯝꯖꯔꯦ